ꯑꯩꯍꯥꯛꯅ ꯑꯩꯒꯤ ꯏꯃꯥꯟꯅꯕꯤ ꯏꯃꯥꯟꯅꯕꯤꯗ ꯑꯩꯅ ꯁꯩꯔꯦꯡ ꯑꯃꯈꯛ ꯏꯔꯒ ꯄꯤꯈꯤ ꯑꯗꯨꯗ ꯏꯃꯥꯟꯅꯕꯤꯁꯤꯅ ꯑꯩꯒꯤ ꯁꯩꯔꯦꯡꯗꯨ ꯄꯥꯕꯗ ꯃꯍꯥꯛꯅ ꯌꯥꯝꯅ ꯅꯨꯡꯉꯥꯏꯕ ꯐꯥꯎꯗꯨꯅ ꯑꯩꯉꯣꯟꯗ ꯊꯥꯒꯠ ꯋꯥꯍꯩ ꯀꯌꯥ ꯑꯃ ꯍꯥꯏꯕꯤꯔꯛꯏ ꯑꯩꯁꯨ ꯑꯁꯨꯛꯀꯤ ꯃꯇꯤꯛ ꯃꯍꯥꯛꯅ ꯍꯔꯥꯎꯕꯗꯨ ꯎꯕꯗ ꯑꯩꯁꯨ ꯋꯥꯈꯟ ꯌꯥꯝꯅ ꯅꯨꯡꯉꯥꯏꯅ